ꯍꯦꯜꯂꯣ ꯀꯦꯐꯦ ꯗꯤꯂꯥꯏꯠ ꯑꯣꯏꯕꯤꯔꯕ꯭ꯔꯥ ꯀꯩꯅꯣ ꯕꯤꯕꯤꯝꯕꯥꯞ ꯑꯅꯤ ꯑꯣꯔꯗꯔ ꯇꯧꯖꯒꯦ ꯑꯗꯨꯒ ꯀꯤꯝꯕꯥꯞ ꯑꯃꯒ ꯕꯤꯕꯤꯝꯕꯥꯞꯁꯦ ꯑꯈꯣꯏꯅ ꯃꯃꯥꯡꯗ ꯂꯧꯈꯤꯕꯗꯣ ꯑꯗꯨ ꯌꯥꯝ ꯍꯥꯎꯋꯦ ꯑꯗꯨꯒ ꯆꯞ ꯃꯥꯟꯅꯅ ꯒꯣꯆꯨꯖꯥꯡ ꯈꯤꯇꯪ ꯑꯦꯛꯁꯇ꯭ꯔꯥ ꯍꯥꯞꯄꯤꯔꯣꯑꯣ ꯑꯗꯨꯒ ꯁ꯭ꯄꯤꯅꯥꯆ ꯍꯥꯞꯄꯤꯗꯕꯤ ꯑꯗꯨꯒ ꯀꯤꯝꯕꯥꯞꯇꯖꯨ ꯁꯦꯝ ꯀꯩꯅꯣꯗꯤ ꯍꯥꯞꯄꯔꯑꯣ ꯁꯤꯁꯃꯤ ꯈꯤꯇꯪ ꯑꯦꯛꯁꯇ꯭ꯔꯥ ꯍꯥꯞꯄꯤꯌꯣ ꯑꯗꯨꯒꯥ ꯕꯤꯟꯁ ꯍꯥꯞꯄꯤꯗꯕꯤꯗ ꯑꯣꯔꯗꯔ ꯇꯧꯖꯒꯦ